ꯁꯔ ꯔꯣꯕꯤꯟꯁꯟ ꯑꯣꯏꯕꯤꯔꯕꯣ ꯑꯣ ꯁꯔ ꯁꯔ ꯑꯩꯁꯦ ꯀ꯭ꯂꯥꯁ ꯇꯦꯟꯒꯤ ꯔꯤꯅꯥ ꯄꯨꯈ꯭ꯔꯝꯕꯝꯅꯦ ꯑꯗꯣ ꯑꯩ ꯁꯔꯗ ꯋꯥ ꯈꯔꯗ ꯍꯥꯏꯖꯒꯦ ꯇꯧꯕ ꯑꯣ ꯁꯔ ꯑꯩꯈꯣꯏ ꯑꯦꯛꯁꯖꯥꯝ ꯃꯌꯥꯗꯨꯗ ꯁ꯭ꯄꯣꯔꯠꯁꯦ ꯇꯧꯕ ꯑꯗꯨ ꯁ꯭ꯄꯣꯔꯠꯁꯦ ꯑꯩꯈꯣꯏ ꯑꯩꯈꯣꯏꯁꯨ ꯌꯥꯎꯖꯅꯤꯡꯕ ꯍꯥꯏꯗꯤ ꯇꯦꯟ ꯀꯥꯕ ꯃꯈꯩꯁꯦ ꯁ꯭ꯄꯣꯔꯠꯁꯦ ꯌꯧꯕ ꯐꯪꯖꯥꯗꯕ ꯑꯦꯛꯁꯖꯥꯝ ꯃꯌꯥꯗꯇ ꯑꯣꯏꯅ ꯁ꯭ꯄꯣꯔꯠꯁꯦ ꯑꯣꯏꯅ ꯇꯧꯕ ꯑꯗꯣ ꯁ꯭ꯄꯣꯔꯠꯁꯦ ꯑꯩꯈꯣꯏꯁꯨ ꯌꯧꯖꯅꯤꯡꯕꯅꯤꯅ ꯈꯤꯇꯪ ꯃꯃꯥꯡ ꯆꯊꯔꯒ ꯅꯠꯇꯔꯒ ꯃꯃꯥꯡ ꯆꯈꯠꯄ ꯅꯠꯇ꯭ꯔꯒꯅ ꯑꯦꯛꯁꯖꯥꯝꯒꯤ ꯃꯇꯨꯡꯗ ꯇꯧꯕ ꯌꯥꯕ ꯒꯗ꯭ꯔꯥꯅ ꯍꯪꯖꯒꯦ ꯇꯧꯕ ꯑꯣ ꯁꯔ ꯑꯗꯨꯒ ꯑꯃꯅ ꯑꯩꯈꯣꯏꯒꯤ ꯑꯦꯟꯅꯨꯌꯦꯜ ꯁ꯭ꯀꯥꯔꯁꯟ ꯆꯠꯄꯁꯦ ꯑꯩꯈꯣꯏꯒꯤ ꯇꯦꯟ ꯀꯥꯡꯕꯨꯁꯦ ꯌꯥꯝꯅ ꯈꯨꯗꯣꯡ ꯆꯥꯗꯦ ꯆꯠꯄ ꯐꯪꯗꯕꯁꯦ ꯑꯗꯨꯝ ꯌꯥꯝꯃꯤ ꯑꯗꯣ ꯍꯟꯗꯛꯇꯤ ꯁꯤꯛꯀꯤꯝ ꯆꯠꯀꯅꯤꯅ ꯇꯥꯏꯌꯦ ꯑꯗꯣ ꯑꯩꯈꯣꯏꯁꯨ ꯌꯧꯅꯉꯥꯏꯒꯤ ꯍꯥꯏꯕ ꯁꯔꯗ ꯑꯣ ꯁꯔ ꯑꯗꯨꯒ ꯑꯃꯅ ꯑꯩꯈꯣꯏꯒꯤ ꯑꯦꯟꯅꯨꯌꯦꯜ ꯐꯪꯁꯟꯁꯦ ꯑꯩꯈꯣꯏꯒꯤ ꯑꯦꯛꯁꯖꯥꯝ ꯃꯌꯥꯁꯦ ꯑꯗꯨꯝ ꯇꯥꯕ ꯑꯗꯣ ꯍꯟꯗꯛꯁꯦ ꯑꯦꯛꯁꯖꯥꯝ ꯂꯣꯏꯔꯒ ꯑꯣꯏꯅ ꯑꯩꯈꯣꯏꯁꯨ ꯂꯥꯡꯕ ꯐꯪꯅꯕ ꯍꯥꯏꯗꯤ ꯇꯦꯟꯒꯤ ꯑꯦꯛꯁꯖꯥꯝ ꯂꯣꯏꯔꯒ ꯂꯥꯡꯕ ꯐꯪꯅꯕ ꯑꯗꯨ ꯑꯦꯛꯁꯖꯥꯝ ꯂꯣꯏꯔꯒ ꯑꯣꯏꯅ ꯇꯧꯕꯤꯕ ꯌꯥꯒꯗ꯭ꯔꯅ ꯍꯥꯏꯖꯕ ꯍꯣꯏ ꯁꯔ ꯍꯣꯏ ꯌꯥꯖꯔꯦ

ꯍꯣꯏ ꯁꯔ ꯁꯔ ꯊꯝꯃꯒꯦ